ꯑꯩꯈꯣꯏꯅ ꯂꯥꯞꯅ ꯂꯩꯅꯕ ꯃꯤꯑꯣꯏꯁꯤꯡꯒ ꯄꯥꯎ ꯐꯥꯎꯅꯕ ꯃꯇꯝꯗ ꯒꯨꯒꯜ ꯃꯤꯠꯁ ꯁꯤꯖꯤꯟꯅꯩ ꯒꯨꯒꯜ ꯃꯤꯠꯀꯤ ꯃꯇꯦꯡꯅ ꯑꯃꯒ ꯑꯃꯒ ꯄꯥꯎ ꯐꯥꯎꯅꯕ ꯅꯨꯉꯥꯏꯍꯜꯂꯤ ꯂꯥꯞꯅ ꯂꯩꯅꯔꯕꯁꯨ ꯅꯛꯅꯕꯒꯨꯝꯅ ꯋꯥꯔꯤ ꯁꯥꯟꯅꯩ ꯀꯣꯚꯤꯠ ꯃꯇꯝꯗ ꯑꯩꯈꯣꯏꯅ ꯒꯨꯒꯜ ꯃꯤꯠꯀꯤ ꯃꯇꯦꯡꯗꯒꯤ ꯅꯛꯁꯤꯟꯅꯕ ꯌꯥꯗꯕ ꯊꯥꯕꯛ ꯀꯌꯥ ꯑꯃ ꯋꯥꯔꯤ ꯀꯌꯥ ꯑꯃ ꯁꯥꯟꯅꯩ ꯁ꯭ꯀꯨꯜꯒꯤ ꯃꯇꯥꯡꯗ ꯃꯤꯇꯤꯡ ꯇꯧꯏ ꯃꯁꯤ ꯁꯥꯏꯟꯁ ꯑꯃꯁꯨꯡ ꯇꯦꯛꯅꯣꯂꯣꯖꯤꯅ ꯄꯤꯕ ꯃꯤꯑꯣꯏꯕꯗ ꯆꯥꯎꯔꯕ ꯈꯨꯗꯣꯜ ꯑꯃꯅꯤ ꯃꯁꯤꯒꯤ ꯅꯨꯉꯥꯏꯇꯕ ꯈꯔꯗꯤ ꯂꯩ ꯃꯁꯤ ꯏꯟꯇꯔꯅꯦꯠ ꯄꯣꯔ ꯑꯣꯏꯕ ꯃꯐꯝꯗ ꯍꯥꯏꯕꯗꯤ ꯏꯟꯇꯔꯅꯦꯠ ꯃꯄꯥꯡꯒꯟ ꯁꯣꯟꯕ ꯃꯐꯝꯗ ꯁꯤꯖꯤꯟꯅꯕꯗ ꯇꯥꯕ ꯋꯥꯠꯄ ꯑꯃꯗ ꯉꯥꯡꯉꯒ ꯑꯃꯅ ꯇꯥꯗꯕ ꯑꯁꯤꯅꯆꯤꯡꯕꯁꯤ ꯊꯣꯀꯏ